ꯀꯂꯥꯒꯤ ꯑꯃꯁꯨꯡ ꯀ꯭ꯔꯥꯐꯅ ꯁꯦꯝꯕ ꯑꯩꯈꯣꯏꯒꯤ ꯐꯤꯂꯝꯗ ꯑꯗꯒꯤ ꯀꯨꯝꯍꯩꯗ ꯑꯗꯒꯤ ꯑꯦꯠꯚꯔꯇꯥꯏꯁꯁꯤꯡꯗ ꯄꯨꯊꯣꯛꯈꯤꯕꯁꯤ ꯑꯗꯨꯝ ꯑꯅꯝꯕ ꯃꯇꯝꯗ ꯑꯗꯨꯝ ꯄꯨꯊꯣꯛꯑꯦ ꯀꯩꯅꯣꯒꯤ ꯑꯥꯔꯠꯀꯤ ꯊꯕꯛ ꯍꯥꯏꯕꯁꯤꯇꯕꯨ ꯃꯅꯤꯄꯨꯔꯒꯤꯗꯤ ꯑꯥꯔꯠ ꯑꯦꯟ ꯀ꯭ꯔꯥꯐ ꯍꯥꯏꯔꯤꯕ ꯊꯕꯛ ꯑꯁꯦ ꯑꯗꯨꯝ ꯑꯗꯨꯝ ꯃꯤꯑꯣꯏꯕ ꯑꯃꯒ ꯑꯗꯨꯝ ꯌꯥꯝ ꯌꯨꯝꯊꯣꯡ ꯈꯨꯗꯤꯡꯒꯤ ꯃꯤ ꯑꯃꯃꯝ ꯍꯥꯏꯕ ꯌꯥꯕꯒꯤ ꯆꯥꯡ ꯑꯗꯨꯝ ꯑꯥꯔꯠ ꯑꯦꯟ ꯀ꯭ꯔꯥꯐꯀ ꯑꯗꯨꯝ ꯂꯣꯏꯅꯩꯅ ꯍꯥꯏꯕ ꯑꯗꯨꯝ ꯌꯥꯏ ꯑꯥꯔꯠ ꯑꯦꯟ ꯀ꯭ꯔꯥꯐꯁꯦ ꯑꯩꯈꯣꯏꯒꯤ ꯀꯨꯝꯍꯩꯁꯤꯡꯗ ꯄꯨꯊꯣꯛꯈꯤꯕ ꯍꯥꯏ ꯇꯥꯔꯒꯗꯤ ꯑꯩꯈꯣꯏ ꯇꯣꯉꯥꯟꯅ ꯃꯅꯤꯄꯨꯔꯒꯤ ꯑꯣꯏꯅ ꯁꯉꯥꯏ ꯐꯦꯁꯇꯤꯚꯦꯜ ꯀꯧꯕ ꯀꯨꯝꯍꯩꯗ ꯉꯁꯥꯏꯒꯤ ꯑꯥꯔꯇꯤꯁ ꯃꯌꯥꯝꯅ ꯁꯦꯝꯖꯕ ꯑꯥꯔꯠꯁ ꯑꯃꯁꯨꯡ ꯃꯥꯒꯤ ꯀ꯭ꯔꯥꯐ ꯍꯦꯟꯗꯤꯀ꯭ꯔꯥꯐꯄꯨ ꯑꯣꯏꯔꯁꯨ ꯑꯗꯒꯤ ꯄꯣꯠꯇꯔꯤ ꯑꯣꯏꯕ ꯂꯩꯕꯥꯛꯅ ꯁꯥꯕ ꯄꯣꯠ ꯆꯩꯁꯤꯡ ꯑꯗꯨꯝ ꯆꯍꯤ ꯆꯍꯤ ꯈꯨꯗꯤꯡꯒꯤ ꯑꯗꯨꯝ ꯁꯤꯒꯤ ꯀꯨꯝꯍꯩꯁꯤꯗ ꯑꯗꯨꯝ ꯎꯕ ꯐꯪꯉꯤ ꯂꯝ ꯂꯝꯒꯤ ꯑꯣꯏꯕ ꯄꯣꯠ ꯆꯩ ꯁꯝꯅ ꯍꯥꯏꯔꯕꯗ ꯑꯟꯗ꯭ꯔꯣꯒꯤ ꯆꯐꯨ ꯑꯗꯒꯤ ꯄꯂꯦꯜꯒꯤ ꯁꯪꯕꯥꯏ ꯑꯁꯤ ꯀꯥꯏꯅ ꯁꯨꯃꯥꯏ ꯁꯨꯃꯥꯏ ꯇꯧꯗꯅ ꯃꯃꯤꯡ ꯃꯃꯤꯡ ꯂꯝ ꯂꯝꯗꯨꯒꯤ ꯇꯣꯉꯥꯟ ꯇꯣꯉꯥꯟꯕ ꯂꯩꯖꯔꯤꯕ ꯑꯥꯔꯠ ꯑꯗꯒꯤ ꯀ꯭ꯔꯥꯐ ꯂꯩꯔꯤꯕ ꯃꯌꯥꯝꯁꯦ ꯑꯗꯨꯝ ꯍꯧꯖꯤꯛꯀꯤ ꯍꯥꯏꯔꯤꯕ ꯀꯨꯝꯍꯩꯁꯤꯗ ꯂꯝ ꯂꯝꯗꯨ ꯇꯥꯛꯄ ꯑꯣꯏꯅ ꯃꯁꯛ ꯇꯥꯛꯄ ꯑꯣꯏꯅ ꯂꯣꯏꯅ ꯄꯨꯊꯣꯛꯏ ꯁꯤ ꯑꯗꯒꯤ ꯐꯦꯁꯟ ꯁꯣꯗ ꯍꯥꯏꯔꯒꯅ ꯑꯩꯈꯣꯏꯒꯤ ꯂꯩꯖꯔꯤꯕ ꯑꯩꯈꯣꯏꯒꯤ ꯂꯝ ꯂꯝꯒꯤ ꯅꯠꯇ꯭ꯔꯒꯁꯨ ꯑꯩꯈꯣꯏꯒꯤ ꯖꯥꯠ ꯖꯥꯠꯀꯤ ꯃꯥꯒꯤ ꯂꯩꯖꯔꯤꯕ ꯇ꯭ꯔꯦꯗꯤꯁꯟ ꯑꯗꯒꯤ ꯐꯤ ꯃꯑꯣꯡ ꯃꯇꯧ ꯃꯌꯥꯝꯁꯦ ꯑꯩꯈꯣꯏꯒꯤ ꯐꯦꯁꯟ ꯁꯣ ꯑꯗꯒꯤ ꯑꯦꯠꯚꯔꯇꯥꯏꯖꯤꯡꯗ ꯑꯗꯨꯝ ꯌꯥꯎꯋꯤ ꯃꯩꯇꯩꯒꯤ ꯃꯌꯦꯛ ꯅꯥꯏꯕ ꯑꯗꯒꯤ ꯑꯇꯣꯞ ꯑꯇꯣꯞꯄ ꯆꯤꯡꯃꯤꯒꯤ ꯍꯥꯎꯐꯤ ꯑꯗꯒꯤ ꯐꯅꯦꯛꯅꯆꯤꯡꯕ ꯀꯌꯥ ꯑꯃ ꯁꯤꯈꯛꯇꯃꯛ ꯅꯠꯇꯕꯤꯗ ꯀꯣꯛꯇ ꯍꯥꯞꯅꯕ ꯀꯖꯦꯡꯂꯩꯅꯆꯤꯡꯕ ꯑꯗꯒꯤ ꯆꯤꯡꯃꯤꯁꯤꯡꯒꯤ ꯂꯤꯛ ꯑꯁꯤꯒꯨꯝꯕ ꯃꯌꯥꯝ ꯑꯃꯁꯨ ꯑꯥꯔꯠ ꯑꯦꯟ ꯀ꯭ꯔꯥꯐꯀꯤ ꯃꯅꯨꯡ ꯆꯟꯅ ꯑꯗꯨꯝ ꯐꯦꯁꯟ ꯁꯣꯒꯨꯝꯕ ꯀꯨꯝꯍꯩꯅ ꯂꯥꯛꯄꯗ ꯑꯗꯨꯝ ꯄꯨꯊꯣꯛꯏ